ꯁꯤꯁꯦ ꯂꯣꯀꯦꯜꯒꯤ ꯃꯤ ꯑꯣꯏꯕꯤꯔꯕ꯭ꯔꯥ ꯎꯝ ꯑꯩꯁꯦ ꯑꯇꯣꯞꯄ ꯂꯝꯗꯒꯤ ꯂꯥꯛꯄꯅꯦꯕ ꯂꯝ ꯀꯣꯏꯕ ꯑꯗꯣ ꯍꯌꯦꯡꯁꯦ ꯄꯣꯂꯣ ꯃꯦꯠꯁ ꯑꯃ ꯂꯩꯌꯦꯅ ꯍꯥꯏꯕ ꯑꯗꯣ ꯑꯩꯁꯤ ꯃꯐꯝꯗꯨ ꯈꯪꯗ꯭ꯔꯕ ꯑꯗꯣ ꯁꯣꯝꯅ ꯈꯤꯇꯪ ꯑꯩꯉꯣꯟꯗ ꯃꯇꯦꯡ ꯄꯥꯡꯕꯤꯕ ꯌꯥꯒꯗ꯭ꯔꯥ

ꯑꯥ ꯑꯥ ꯑꯩꯅ ꯄꯥꯝꯃꯤꯁꯦ ꯁꯣꯝꯒ ꯆꯠꯂꯒ ꯃꯦꯠꯁꯇꯣ ꯌꯦꯡꯕ ꯄꯥꯝꯕꯅꯦꯕ ꯄꯣꯂꯣꯒꯤ ꯃꯦꯠꯁꯁꯦ ꯑꯩ ꯌꯥꯝꯅ ꯌꯦꯡꯅꯤꯡꯕ ꯍꯥꯏꯇꯥꯔꯦ ꯑꯥ ꯇꯤꯀꯦꯠꯁꯨ ꯀꯛꯆꯗ꯭ꯔꯤꯌꯦ ꯑꯗꯨꯅꯦ ꯑꯩ ꯁꯣꯝꯗꯒꯤ ꯒꯥꯏꯗ ꯂꯥꯏꯟ ꯄꯥꯝꯕ ꯑꯩꯗꯤ ꯃꯐꯝꯁꯤꯗ ꯑꯅꯧꯕꯅꯤꯅ ꯑꯗꯨꯒꯤ ꯃꯔꯝꯗ ꯌꯥꯝ ꯈꯪꯗꯕ ꯍꯥꯏꯇꯥꯔꯦ

ꯑꯣ ꯑꯗꯨ ꯁꯣꯝꯁꯦ ꯍꯌꯦꯡ ꯁꯪꯒꯗꯕ ꯅꯠꯇ꯭ꯔꯣ ꯀꯩꯅꯣ ꯁꯣꯝꯒꯤ ꯃꯐꯝꯁꯤꯗꯒꯤ ꯄꯣꯂꯣꯒ꯭ꯔꯥꯟ ꯐꯥꯎꯗ ꯆꯠꯄꯗ ꯃꯇꯝꯁꯤ ꯀꯌꯥꯝ ꯆꯪꯒꯅꯤ ꯍꯥꯏꯕꯗꯤ ꯃꯦꯠꯁ ꯍꯧꯗ꯭ꯔꯤꯉꯩ ꯃꯃꯥꯡꯗ ꯑꯩꯅ ꯌꯧꯕ ꯄꯥꯝꯕ ꯍꯥꯏꯇꯥꯔꯦ ꯎꯝ ꯌꯥꯝ ꯐꯩ ꯑꯗꯨꯗꯣ ꯑꯗꯨꯝ ꯑꯩꯅ ꯈꯪꯗꯕꯒꯤ ꯍꯥꯏꯇꯥꯔꯦ ꯀꯩꯅꯣꯁꯦ ꯃꯦꯠꯁꯁꯦ ꯄꯣꯂꯣ ꯃꯦꯠꯁꯦꯁꯦ ꯀꯃꯥꯏꯅ ꯇꯧꯒꯦ ꯍꯥꯏꯗꯤ ꯑꯃꯨꯛ ꯇꯥꯕ ꯇꯥꯕꯇꯪꯒ ꯍꯥꯏꯔꯦ ꯎꯕꯗꯤ ꯎꯗ꯭ꯔꯤꯕ ꯈꯪꯗꯕ ꯍꯥꯏꯇꯥꯔꯦ ꯑꯣ ꯑꯗꯨꯗꯤ ꯑꯩꯈꯣꯏꯒꯤ ꯎꯝ ꯃꯦꯠꯁꯁꯤ ꯍꯥꯏꯕꯗꯤ ꯀꯔꯤ ꯍꯥꯏꯕꯗꯤ ꯁꯨꯝ ꯈꯣꯡꯅ ꯆꯦꯜꯂꯒꯔꯥ ꯅꯠꯇ꯭ꯔꯒꯅ ꯀꯃꯥꯏ ꯇꯧꯕꯅꯣ ꯃꯥꯁꯦ ꯑꯣ ꯁꯒꯣꯜ ꯊꯧꯕꯤꯅꯦ ꯑꯣ ꯑꯩ ꯈꯪꯗꯕ ꯍꯪꯖꯕꯅꯤ ꯑꯗꯨꯗꯤ ꯁꯨꯃꯥꯏ ꯇꯧꯔꯁꯦ ꯍꯌꯦꯡ ꯑꯌꯨꯛꯇꯣ ꯁꯣꯝꯒ ꯑꯝꯇ ꯆꯠꯅꯁꯦ ꯌꯥꯔꯒꯗꯤ ꯎꯝ ꯑꯣ ꯑꯗꯨꯗꯤ ꯍꯌꯦꯡꯗꯣ ꯀꯩꯗꯧꯔꯁꯤꯀꯣ ꯆꯠꯃꯤꯟꯅꯔꯁꯦ ꯍꯣꯏ ꯊꯝꯖꯔꯒꯦ ꯑꯗꯨꯗꯤ ꯎꯝ